ꯁꯥꯟꯅ ꯈꯣꯠꯅꯕ ꯌꯣꯛꯈꯠꯅꯕ ꯂꯩꯉꯥꯛꯅ ꯁꯦꯟ ꯍꯦꯟꯅ ꯆꯥꯗꯤꯡ ꯇꯧꯒꯗꯕꯅꯤ ꯑꯃꯁꯨꯡ ꯐꯟ ꯍꯦꯟꯅ ꯊꯥꯗꯣꯛꯄ ꯇꯥꯏ ꯍꯥꯏ ꯍꯥꯏꯅ ꯑꯩꯅ ꯈꯟꯖꯩ ꯍꯥꯏꯕꯗꯤ ꯃꯅꯤꯄꯨꯔꯤ ꯍꯥꯏꯕ ꯂꯝ ꯑꯁꯤ ꯂꯥꯏꯔꯕ ꯀꯌꯥꯅ ꯂꯩꯕ ꯂꯝ ꯑꯃꯅꯤ ꯑꯗꯨꯅ ꯂꯥꯏꯔꯕ ꯏꯃꯨꯡ ꯀꯌꯥꯒꯤ ꯁꯥꯟꯅꯔꯣꯏ ꯀꯌꯥ ꯁꯦꯟ ꯊꯨꯝꯒꯤ ꯐꯤꯕꯝ ꯐꯠꯇꯕꯗꯒꯤ ꯅꯦꯁꯅꯦꯟ ꯑꯃꯁꯨꯡ ꯏꯟꯇꯔꯅꯦꯁꯅꯦꯜꯒꯤ ꯒꯤ ꯏꯟꯇꯔꯅꯦꯁꯅꯦꯜꯒꯤ ꯑꯣꯏꯕ ꯒꯦꯝ ꯀꯌꯥꯗ ꯁꯔꯨꯛ ꯌꯥꯒꯗꯕꯁꯨ ꯌꯥꯕ ꯐꯪꯖꯗꯦ ꯃꯔꯝ ꯑꯁꯤꯅ ꯏꯟꯗꯤꯌꯥ ꯁꯔꯀꯥꯔꯅ ꯁꯔꯀꯥꯔꯅ ꯃꯅꯤꯄꯨꯔꯒꯤ ꯂꯩꯉꯥꯛꯇ ꯁꯦꯟ ꯊꯨꯝ ꯁꯥꯟꯅ ꯈꯣꯠꯅꯕꯒꯤꯗꯃꯛꯇ ꯁꯦꯟ ꯁꯦꯟ ꯊꯨꯝ ꯍꯦꯟꯅ ꯐꯟ ꯀꯥꯏꯊꯕꯤꯗꯨꯅ ꯅꯦꯁꯅꯦꯟ ꯑꯃꯁꯨꯡ ꯏꯟꯇꯔꯅꯦꯁꯅꯦꯟ ꯀꯌꯥꯒꯤ ꯁ꯭ꯄꯣꯠ ꯏꯕꯦꯟ ꯀꯌꯥꯗ ꯁꯔꯨꯛ ꯌꯥꯗꯨꯅ ꯏꯟꯗꯤꯌꯥ ꯑꯃꯁꯨꯡ ꯃꯅꯤꯄꯨꯔ ꯍꯥꯏꯔꯤꯕ ꯂꯥꯝ ꯑꯁꯤꯒꯤ ꯃꯥꯏ ꯄꯥꯛꯅꯕꯒꯤꯗꯃꯛ ꯇ ꯁꯔꯨꯛ ꯌꯥꯅꯕꯒꯤꯗꯃꯛꯇ ꯏꯟꯗꯤꯌꯥ ꯁꯔꯀꯥꯔꯅ ꯁꯦꯟ ꯊꯨꯝ ꯍꯦꯟꯅ ꯀꯥꯏꯊꯕ ꯀꯥꯏꯊꯒꯗꯕꯅꯤ ꯍꯥꯏꯅ ꯈꯟꯖꯩ ꯑꯗꯨꯕꯨ ꯑꯗꯨꯕꯨ ꯂꯥꯏꯔꯕ ꯀꯌꯥ ꯑꯁꯤ ꯑꯁꯤꯗ ꯑꯗꯨꯕꯨ ꯂꯥꯏꯔꯕ ꯀꯌꯥ ꯑꯁꯤꯗ ꯁꯔꯀꯥꯔ ꯁꯔꯀꯥꯔꯒꯤ ꯃꯤꯠꯌꯦꯡ ꯂꯩꯇꯕꯗꯒꯤ ꯁꯔꯀꯥꯔꯒꯤ ꯃꯤꯠꯌꯦꯡ ꯂꯩꯇꯕꯗꯒꯤ ꯂꯥꯏꯔꯕ ꯏꯃꯨꯡ ꯀꯌꯥꯃꯔꯨꯝ ꯁꯥꯟꯅꯅꯤꯡ ꯁꯥꯟꯅꯅꯤꯡꯅ ꯁꯥꯟꯅꯕ ꯐꯪꯗꯕ ꯀꯌꯥ ꯃꯔꯨꯝ ꯂꯩꯔꯤ ꯑꯁꯤꯒꯨꯝꯕ ꯂꯥꯏꯔꯕ ꯀꯌꯥ ꯑꯁꯤꯗ ꯁꯥꯟꯅꯅꯕꯒꯤꯗꯃꯛꯇ ꯃꯇꯦꯡ ꯄꯥꯡꯗꯨꯅ ꯅꯦꯁꯅꯦꯟ ꯑꯃꯁꯨꯡ ꯏꯟꯇꯔꯅꯦꯁꯅꯦꯟ ꯁ꯭ꯄꯣꯠ ꯀꯌꯥꯗ ꯁꯔꯨꯛ ꯌꯥꯍꯟꯕꯤꯅꯕꯒꯤꯗꯃꯛꯇ ꯁꯦꯝꯒꯠꯄꯤꯕ ꯁꯦꯝꯒꯠꯄꯤꯐꯝ ꯊꯣꯛꯏ ꯍꯥꯏꯗꯨꯅ ꯑꯩꯒꯤ ꯃꯥꯏꯀꯩꯗꯒꯤ ꯈꯟꯖꯩ